ꯍꯜꯂꯣ ꯅꯍꯥꯟ ꯑꯩꯈꯣꯏ ꯈꯨꯟꯗ ꯍꯦꯜꯊ ꯁꯦꯟꯇꯔ ꯑꯃ ꯊꯝꯒꯦ ꯍꯥꯏꯅ ꯍꯥꯏꯕꯗꯨ ꯑꯁꯤ ꯊꯥ ꯑꯒꯁꯀꯤ ꯊꯥ ꯇꯥꯡ ꯀꯨꯟꯗ ꯑꯩꯈꯣꯏ ꯋꯥꯔꯤ ꯁꯥꯔꯒ ꯂꯩꯌꯦ ꯇꯥꯡ ꯀꯨꯟꯗ ꯊꯝꯅꯤꯡꯂꯒ ꯃꯤꯌꯥꯝꯁꯤꯅ ꯑꯅꯥ ꯑꯌꯦꯛ ꯌꯥꯝ ꯂꯩꯕꯒꯤ ꯇꯥꯡ ꯀꯨꯟꯗ ꯑꯗꯨꯝ ꯂꯥꯛꯄꯤꯌꯣ ꯍꯥꯏꯅ ꯅꯈꯣꯏ ꯑꯩꯉꯣꯟꯗ ꯐꯣꯟ ꯇꯧꯔꯛꯑꯣ ꯌꯥꯔꯦ ꯈꯨꯟ ꯑꯕꯐ ꯀꯣꯂꯣꯅꯤ ꯀꯥꯔꯣꯡꯒꯤ ꯈꯨꯟꯗ ꯍꯦꯜꯊ ꯁꯦꯟꯇꯔ ꯑꯃ

ꯇꯧꯕꯤꯌꯣ ꯍꯥꯏꯅ ꯔꯤꯀ꯭ꯋꯦꯁ ꯇꯧꯖꯔꯤ ꯑꯉꯥꯡꯁꯤꯡꯁꯨ ꯑꯍꯟꯁꯤꯡꯁꯨ ꯑꯗꯨꯝ ꯅꯥꯔꯒ ꯂꯩꯌꯦ ꯃꯤ ꯑꯅꯥ ꯑꯌꯦꯛ ꯌꯥꯝ ꯂꯩꯕꯒꯤ ꯇꯥꯡ ꯀꯨꯟꯗ ꯍꯧꯁꯦ ꯍꯥꯏꯅ ꯅꯈꯣꯏꯉꯣꯟꯗ ꯍꯥꯏꯖꯅꯤꯡꯕꯅꯤ ꯑꯩꯈꯣꯏꯁꯨ ꯃꯇꯝ ꯆꯥꯗꯕꯒꯤ ꯑꯗꯨꯝ ꯇꯥꯡ ꯀꯨꯟꯗ ꯐꯤꯛꯁ ꯇꯧꯔꯒ ꯍꯥꯏꯖꯈ꯭ꯔꯦ ꯅꯈꯣꯏꯁꯨ ꯁꯣꯏꯗꯅ ꯁꯣꯏꯗꯅ ꯂꯥꯛꯄꯤꯌꯣ ꯇꯥꯡ ꯀꯨꯟꯗꯗꯤ ꯑꯩꯈꯣꯏ ꯑꯗꯨꯝ ꯊꯧꯔꯥꯡ ꯇꯧꯔꯒ ꯑꯗꯨꯝ ꯂꯩꯖꯒꯦ